ꯏꯔꯣꯏꯕꯗ ꯈꯨꯗꯣꯡꯊꯤꯕ ꯑꯁꯤ ꯑꯩꯈꯣꯏꯒꯤ ꯐꯤꯔꯣꯜ ꯑꯆꯤꯟꯕ ꯁꯦꯠꯂꯒ ꯂꯣꯏꯕ ꯑꯁꯤꯒꯨꯝꯕꯁꯤꯅ ꯀꯥꯍꯦꯟꯅ ꯊꯣꯛꯄ ꯍꯦꯜꯂꯦ ꯀꯩꯒꯤꯅꯣ ꯍꯥꯏꯕ ꯃꯇꯝꯗ ꯐꯤꯔꯣꯟ ꯑꯆꯤꯟꯕꯖꯤꯡꯗꯣ ꯁꯦꯠꯆꯜꯂꯒ ꯂꯣꯏꯔꯒꯗꯤ ꯐꯤꯔꯣꯟ ꯑꯆꯤꯟꯕ ꯍꯥꯏꯕꯗꯤ ꯑꯈꯣꯏꯒꯤ ꯐꯤꯔꯣꯟ ꯑꯆꯧꯕ ꯍꯣꯝꯗ꯭ꯔꯥꯛ ꯍꯣꯝꯗ꯭ꯔꯥꯛ ꯂꯥꯎꯕ ꯐꯤꯔꯣꯟꯁꯤꯡ ꯑꯁꯤꯒꯨꯝꯕꯖꯦ ꯁꯦꯆꯜꯂꯒ ꯂꯣꯏꯕꯖꯤꯅ ꯏꯔꯣꯏꯕꯖꯦ ꯑꯈꯣꯏꯒꯤ ꯈꯨꯗꯣꯡ ꯊꯤꯕꯒꯤ ꯆꯥꯡ ꯌꯥꯝꯅ ꯍꯦꯟꯒꯠꯍꯜꯂꯦ ꯃꯔꯝꯗꯤ ꯐꯤꯔꯣꯜꯁꯤꯡ ꯑꯗꯨꯗ ꯏꯁꯤꯡꯗꯨꯅ ꯆꯣꯠꯁꯜꯂꯒ ꯐꯤꯔꯣꯜꯁꯤꯡ ꯑꯗꯣ ꯂꯨꯝꯙꯔꯛꯑꯒ ꯐꯤꯔꯣꯜꯁꯤꯡ ꯃꯌꯥꯝꯗꯨꯅ ꯇꯛꯅꯔꯛꯄ ꯃꯇꯝꯗ ꯑꯈꯣꯏꯒꯤ ꯏꯔꯣꯏꯕꯒꯤ ꯄꯥꯡꯒꯜ ꯁꯛꯇꯤ ꯌꯥꯎꯔꯛꯇꯕ ꯑꯁꯤꯒꯨꯝꯕ ꯛꯌꯥ ꯑꯁꯤ ꯁꯤꯅ ꯏꯔꯣꯏꯕꯒꯤ ꯈꯨꯗꯣꯡ ꯊꯤꯕ ꯊꯣꯛꯍꯜꯂꯤ ꯑꯗꯨꯒ ꯃꯁꯤꯒꯤ ꯈꯨꯗꯣꯡꯁꯤ ꯈꯨꯗꯣꯡꯊꯤꯕꯁꯤꯡ ꯑꯁꯤ ꯀꯔꯝꯅ ꯀꯟꯒꯗꯒꯦ ꯍꯥꯏꯔꯒꯗꯤ ꯑꯩꯈꯣꯏꯅ ꯏꯔꯣꯏꯕꯗ ꯆꯪꯒꯗꯕ ꯑꯩꯈꯣꯏꯒꯤ ꯃꯆꯥꯛꯁꯤꯡ ꯍꯥꯏꯕꯗꯤ ꯑꯩꯈꯣꯏꯒꯤ ꯁ꯭ꯋꯤꯝꯃꯤꯡ ꯀꯁꯇ꯭ꯌꯨꯝ ꯐꯖꯅ ꯁꯦꯠꯄꯤꯕ ꯑꯗꯨꯒ ꯏꯔꯣꯏꯕ ꯃꯇꯝꯗ ꯍꯛꯆꯥꯡꯗ ꯌꯥꯝꯅ ꯌꯥꯡꯅ ꯂꯣꯏꯕ ꯑꯁꯤꯅ ꯑꯁꯤꯒꯨꯝꯕ ꯈꯨꯗꯣꯡꯊꯤꯕꯁꯤꯡ ꯑꯁꯤꯗꯒꯤ ꯉꯥꯛꯊꯣꯛꯄ ꯉꯝꯒꯅꯤ